ꯑꯩꯈꯣꯏꯅ ꯕꯦꯡꯛꯀꯤꯡ ꯁꯔꯚꯤꯁꯇ ꯃꯇꯝ ꯑꯃꯗ ꯃꯥꯏ ꯃꯥꯏ ꯑꯣꯟꯁꯤꯟꯅꯗꯨꯅ ꯊꯕꯛ ꯁꯨꯃꯤꯟꯅꯔꯝꯃꯤ ꯀꯁꯇꯃꯔ ꯑꯃꯁꯨꯡ ꯑꯦꯝꯄ꯭ꯂꯣꯌꯤꯁꯤꯡꯒ ꯑꯗꯨꯒ ꯀꯔꯤꯒꯨꯝꯕ ꯑꯄꯤꯛꯄ ꯊꯕꯛ ꯑꯃꯒꯤꯁꯨ ꯕꯦꯡꯛ ꯌꯧꯗꯕ ꯌꯥꯗꯕꯒꯤ ꯈꯨꯗꯣꯡꯆꯥꯗꯕ ꯃꯌꯥꯝ ꯑꯃ ꯃꯥꯏꯌꯣꯛꯅꯔꯝꯃꯤ ꯑꯗꯨꯕꯨ ꯏꯟꯇꯔꯅꯦꯠ ꯂꯥꯛꯄꯗꯒꯤꯗꯤ ꯑꯁꯤꯒꯨꯝꯕ ꯈꯨꯗꯣꯡꯆꯥꯗꯕꯁꯤꯡ ꯑꯁꯦ ꯇꯪꯈꯥꯏ ꯑꯃꯗꯤ ꯍꯟꯊꯈ꯭ꯔꯦ ꯍꯥꯏꯖꯅꯤꯡꯉꯤ ꯃꯔꯝꯗꯤ ꯏꯟꯇꯔꯅꯦꯠ ꯂꯥꯛꯈ꯭ꯔꯕ ꯃꯇꯨꯡꯗ ꯀꯩꯒꯨꯝꯕ ꯄꯩꯁꯥ ꯅꯨꯡꯁꯥ ꯊꯥꯕꯅꯆꯤꯡꯕꯗꯒꯤ ꯍꯧꯔꯒ ꯊꯕꯛ ꯈꯔꯗꯤ ꯑꯩꯒꯤ ꯌꯨꯝꯗ ꯐꯝꯅ ꯐꯝꯅ ꯐꯥꯎꯕ ꯑꯗꯨꯝ ꯇꯧꯕ ꯌꯥꯔꯛꯄꯒꯤ ꯈꯨꯗꯣꯡꯆꯥꯕ ꯑꯁꯦ ꯏꯟꯇꯔꯅꯦꯠꯅ ꯑꯩꯈꯣꯏꯗ ꯄꯤꯕꯅꯤ ꯑꯗꯨꯅ ꯍꯧꯖꯤꯛ ꯐꯥꯎꯕꯗ ꯈꯨꯗꯣꯡꯆꯥꯗꯕꯁꯦ ꯀꯩꯒꯨꯝꯀꯥꯟꯗ ꯍꯣꯏ ꯊꯣꯛꯇꯕꯗꯤ ꯅꯠꯇꯦ ꯑꯩꯈꯣꯏ ꯃꯤꯑꯣꯏꯕꯅꯤꯅ ꯑꯩꯒꯤ ꯕꯦꯡꯛꯀꯤ ꯀꯩꯅꯣꯁꯤꯗꯗꯤ ꯏꯁꯥꯃꯛꯀꯤ ꯑꯣꯏꯅꯗꯤ ꯍꯧꯖꯤꯛ ꯐꯥꯎꯕꯗꯤ ꯑꯩꯉꯣꯟꯗꯗꯤ ꯀꯩꯝꯇ ꯊꯣꯛꯇ꯭ꯔꯤ ꯍꯥꯏꯅ ꯁꯨꯃꯥꯏꯅ ꯊꯝꯖꯒꯦ